ꯑꯥ ꯅꯣꯏ ꯅꯣꯏ ꯀꯛꯆꯤꯡꯂꯣꯝꯗ ꯁꯨꯝ ꯀꯣꯏ ꯂꯥꯛꯀꯦ ꯇꯧꯕ ꯌꯦꯡꯕꯝ ꯀꯩꯀꯩ ꯖꯒꯥ ꯂꯩꯒꯦ ꯑꯥ ꯑꯥ ꯑꯥ ꯑꯥ ꯎꯝ ꯑꯥ ꯑꯗꯒꯤ ꯎꯝ ꯑꯗꯒꯤ ꯄꯣꯠ ꯆꯩꯗꯤ ꯀꯩꯀꯩ ꯄꯣꯠ ꯆꯩ ꯐꯪꯒꯦ ꯀꯩꯀꯩ ꯑꯣ ꯑꯗꯨꯒ ꯀꯛꯆꯤꯡꯒꯤ ꯑꯥꯎꯀꯥꯁ ꯈꯤꯇꯪ ꯂꯥꯞꯊꯣꯛꯄꯗꯗꯤ ꯀꯩꯀꯩ ꯖꯒꯥꯒꯨꯝꯕ ꯌꯦꯡꯕ ꯌꯥꯕ ꯖꯒꯥ ꯂꯩꯕ꯭ꯔꯥ ꯑꯗꯒꯤ ꯀꯩꯅꯣꯒꯨꯝꯕ ꯂꯣꯗꯤꯡ ꯐꯨꯗ ꯂꯣꯗꯤꯡꯒꯨꯝꯕ ꯀꯩꯒꯨꯝꯕꯗꯤ ꯑꯗꯨꯝ ꯐꯪꯒꯗꯧꯕ꯭ꯔꯥ ꯀꯛꯆꯤꯡꯁꯦ ꯂꯣꯗꯤꯡ ꯂꯣꯗꯤꯡ ꯂꯣꯗꯤꯡ ꯑꯩꯈꯣꯏꯒꯤ ꯑꯍꯤꯡ ꯂꯦꯛꯄ ꯌꯥꯕ ꯂꯣꯗꯤꯡ ꯅꯨꯡꯂꯤꯡ

ꯑꯣ ꯑꯣ ꯑꯗꯨꯡꯒꯩ ꯁꯨꯝ ꯑꯦꯔꯦꯟꯖ ꯅꯨꯡꯂꯤꯁꯨ ꯑꯗꯨꯝ ꯁꯤꯟꯕ ꯌꯥꯅꯤꯕ ꯆꯥꯕ ꯊꯛꯄ ꯀꯩꯗꯧꯕ ꯀꯩꯗꯧꯕ ꯑꯣ ꯑꯩꯈꯣꯏꯅ ꯀꯟꯇꯦꯛ ꯇꯧꯔꯒ ꯑꯣ ꯇꯨꯔꯤꯖꯝꯒꯤ ꯀꯩꯅꯣꯒꯤ ꯒꯥꯏꯠ ꯒꯥꯔꯤꯒꯨꯝꯕ ꯀꯩꯒꯨꯝꯕꯗꯤ ꯑꯗꯨꯝ ꯐꯪꯕ꯭ꯔꯥ ꯑꯣ ꯐꯔꯦ ꯐꯔꯦ ꯑꯗꯨꯗꯤ ꯍꯌꯦꯡ ꯅꯣꯡꯃ ꯀꯣꯏꯕ ꯂꯥꯛꯑꯒꯦ ꯑꯗꯨꯀꯥꯟꯗ ꯍꯥꯏꯔꯛꯑꯒꯦ ꯀꯟꯇꯦꯛ ꯅꯝꯕꯔꯁꯤ ꯑꯗꯨꯝ ꯂꯩꯒꯗꯧꯔꯥ ꯄꯤꯕꯤꯕ ꯌꯥꯕ꯭ꯔꯥ ꯑꯣ ꯑꯣ ꯍꯣꯏ ꯐꯔꯦ ꯐꯔꯦ ꯊꯝꯃꯒꯦ ꯑꯗꯨꯗꯤ ꯍꯣꯏ ꯍꯣꯏ